ꯑꯩꯍꯥꯛꯅ ꯂꯩꯔꯤꯕ ꯁꯍꯔ ꯑꯗꯨꯗ ꯑꯜ ꯍꯥꯌꯥꯠ ꯍꯥꯏꯕ ꯍꯣꯇꯦꯜ ꯑꯃ ꯂꯩ ꯃꯍꯥꯛꯉꯣꯟꯗ ꯐꯪꯂꯤꯕ ꯆꯥꯅ ꯊꯛꯅꯕ ꯑꯥꯏꯇꯦꯝ ꯈꯨꯗꯤꯡꯃꯛ ꯂꯣꯏꯅꯃꯛ ꯃꯍꯥꯎ ꯂꯩ ꯊꯣꯡꯂꯤ ꯊꯥꯛꯂꯤꯕ ꯃꯤꯁꯇ꯭ꯔꯤꯁꯤꯡꯁꯨ ꯃꯈꯨꯠ ꯃꯁꯥ ꯌꯥꯝꯅ ꯍꯩꯁꯤꯡꯉꯤ ꯑꯗꯨꯛꯀꯤ ꯃꯇꯤꯛ ꯗꯤꯃꯥꯟ ꯂꯩ ꯃꯔꯝꯗꯤ ꯃꯤꯌꯥꯝꯅ ꯌꯥꯝꯅ ꯄꯥꯝꯅ ꯍꯥꯎꯅ ꯊꯨꯝꯅ ꯆꯥꯅꯩ ꯑꯇꯣꯞ ꯑꯇꯣꯞꯄ ꯂꯝꯗꯒꯤꯁꯨ ꯂꯥꯛꯂꯒ ꯃꯐꯝ ꯑꯗꯨꯗ ꯂꯨꯕ ꯅꯥꯟꯕ ꯑꯆꯥ ꯑꯊꯛ ꯄꯨꯝꯅꯃꯛ ꯑꯍꯥꯎ ꯑꯄꯦꯠ ꯑꯣꯏꯕꯅꯤꯅ ꯌꯥꯝꯅ ꯍꯥꯎꯅ ꯊꯨꯝꯅ ꯆꯥꯅꯩ ꯃꯔꯝ ꯑꯗꯨꯅ ꯃꯅꯤꯄꯨꯔꯗ ꯂꯩꯔꯤꯕ ꯍꯣꯇꯦꯜ ꯄꯨꯝꯅꯃꯛꯇꯒꯤ ꯈ꯭ꯋꯥꯏꯗꯒꯤ ꯂꯨꯅ ꯅꯥꯟꯅ ꯃꯔꯝ ꯆꯥꯅ ꯍꯣꯠꯅꯩ ꯃꯇꯧ ꯑꯁꯨꯝꯅ ꯃꯤꯌꯥꯝ ꯄꯨꯝꯅꯃꯛꯅ ꯍꯣꯇꯦꯜ ꯑꯗꯨꯗ ꯆꯪꯅꯩ